ꯍꯣꯜꯁꯦꯜꯒꯤ ꯃꯇꯥꯡꯗ ꯍꯥꯏꯖꯧ ꯍꯥꯏꯔꯒꯗꯤ ꯑꯩꯒꯤ ꯑꯣꯏꯕ ꯃꯣꯠꯇ ꯍꯣꯜꯁꯦꯜ ꯗꯨꯀꯥꯟ ꯑꯃꯗ ꯆꯠꯂꯒꯗꯤ ꯑꯩꯈꯣꯏꯅ ꯐꯪꯅꯤꯡꯕ ꯑꯂꯨ ꯑꯣꯏꯔꯣ ꯆꯦꯡ ꯑꯣꯏꯔꯣ ꯍꯋꯥꯏ ꯑꯣꯏꯔꯣ ꯆꯅꯝ ꯑꯣꯏꯔꯣ ꯇꯤꯜꯍꯧ ꯑꯣꯏꯔꯣ ꯑꯗꯨꯝ ꯑꯩꯈꯣꯏꯅ ꯄꯥꯝꯖꯕ ꯃꯈꯜꯒꯤ ꯃꯔꯨ ꯃꯔꯥꯡ ꯃꯁꯥꯂꯥꯕꯨ ꯑꯣꯏꯔꯣ ꯑꯗꯨꯏ ꯃꯇꯥꯡꯗ ꯂꯣꯏꯅ ꯐꯪꯉꯦ ꯑꯗꯨꯕꯨ ꯍꯥꯟꯅ ꯄꯤꯔꯝꯃꯤꯕ ꯑꯗꯨꯒꯤ ꯃꯃꯜꯗꯒꯤ ꯍꯧꯖꯤꯛꯀꯗꯤ ꯌꯥꯝ ꯈꯦꯠꯅꯔꯦꯀꯣ ꯈꯨꯗꯝ ꯑꯣꯏꯅ ꯍꯥꯏꯔꯕꯗ ꯇꯤꯜꯍꯧꯁꯦ ꯀꯦꯖꯤꯗ ꯍꯧꯖꯤꯛ ꯍꯥꯟꯅ ꯀꯨꯟꯒ ꯄꯤꯔꯝꯕꯁꯦ ꯍꯧꯖꯤꯛꯇꯤ ꯌꯥꯡꯈꯩꯒ ꯌꯧꯔꯦ ꯑꯗꯨꯒ ꯆꯅꯝꯒꯁꯦ ꯍꯥꯟꯅ ꯆꯥꯝꯃꯒ ꯀꯨꯟꯈꯛꯇꯪ ꯄꯤꯔꯝꯕꯁꯦ ꯀꯦꯖꯤꯗ ꯍꯧꯖꯤꯛ ꯆꯥꯅꯤꯒ ꯅꯤꯐꯨꯒ ꯌꯧꯔꯦ ꯑꯗꯣ ꯁꯤꯒꯤ ꯑꯍꯣꯡꯕ ꯂꯥꯛꯄ ꯃꯃꯜꯁꯦ ꯁꯤꯒꯤ ꯃꯇꯥꯡꯗ ꯍꯥꯏꯖꯔꯒꯗꯤ ꯑꯩ ꯃꯃꯜꯒꯤ ꯃꯇꯥꯡꯗ ꯍꯥꯏꯔꯒꯗꯤ ꯈꯔ ꯅꯨꯡꯉꯥꯏꯖꯗꯦ ꯃꯃꯜꯁꯦ ꯌꯥꯝ ꯋꯥꯡꯃꯟꯈ꯭ꯔꯦ ꯈꯜꯂꯨꯔꯤꯕꯒ ꯇꯧꯊꯣꯔꯛꯏꯁꯤꯒ ꯀꯣ ꯑꯗꯨꯒ ꯑꯃꯔꯣꯝꯗ ꯑꯣꯟꯂꯥꯏꯟ ꯁꯣꯞꯄꯤꯡꯒꯤ ꯃꯇꯥꯡꯗ ꯍꯥꯏꯔꯒꯗꯤ ꯑꯣꯟꯂꯥꯏꯟ ꯁꯣꯞꯄꯤꯡꯁꯦ ꯑꯗꯨꯛꯀꯤ ꯃꯇꯤꯛ ꯀꯥꯟꯅꯈ꯭ꯔꯦ ꯍꯥꯟꯅꯗꯤ ꯏꯁꯥꯅ ꯃꯇꯝ ꯀꯥꯏꯊꯛꯑꯒ ꯑꯩꯈꯣꯏꯅ ꯂꯩꯅꯤꯡꯉꯤꯕ ꯄꯣꯠꯇꯣ ꯕꯖꯥꯔꯗ ꯆꯠꯂꯒ ꯊꯤꯔ ꯍꯨꯝꯃꯒ ꯂꯩ ꯑꯗꯨꯕꯨ ꯑꯣꯟꯂꯥꯏꯟꯒꯤ ꯁꯣꯞꯄꯤꯡꯁꯦ ꯍꯦꯛ ꯊꯣꯛꯂꯛꯄꯗꯒꯤꯗꯤ ꯏꯁꯥꯅ ꯄꯥꯝꯖꯕꯗꯣ ꯃꯇꯝ ꯏꯆꯪ ꯆꯪꯗꯅ ꯌꯨꯝꯗ ꯑꯗꯨꯝ ꯐꯝꯃꯒ ꯑꯩꯈꯣꯏꯅ ꯑꯄꯥꯝꯕꯗꯣ ꯈꯟꯈ꯭ꯔꯒ ꯑꯗꯨꯝ ꯑꯣꯟꯂꯥꯏꯟꯗ ꯑꯗꯨꯝ ꯐꯪꯉꯒ ꯃꯇꯝ ꯆꯥꯅ ꯌꯨꯝꯗ ꯑꯗꯨꯝ ꯌꯧꯖꯔꯛꯑꯦ ꯑꯗꯨꯒ ꯁꯤꯒꯤ ꯑꯃꯥꯡꯕ ꯑꯣꯔ ꯑꯐꯕꯒꯤ ꯃꯇꯥꯡꯗ ꯍꯥꯏꯖꯧ ꯍꯥꯏꯔꯒꯗꯤ ꯑꯐꯕ ꯍꯥꯏꯔꯒ ꯑꯩꯈꯣꯏꯅ ꯃꯇꯝ ꯃꯥꯡꯗꯅ ꯏꯁꯥꯅ ꯌꯨꯝꯗ ꯑꯗꯨꯝ ꯐꯝꯃꯒ ꯄꯣꯠꯁꯦ ꯑꯩꯈꯣꯏꯒꯤ ꯑꯄꯥꯝꯕꯗꯣ ꯂꯩꯕ ꯐꯪꯉꯦ ꯑꯗꯨꯒ ꯑꯃꯔꯣꯝꯗ ꯅꯥꯀꯜ ꯑꯃꯔꯣꯝꯗ ꯍꯥꯏꯔꯒꯗꯤ ꯁꯤꯒꯤ ꯐꯠꯇꯕ ꯍꯥꯏꯔꯒꯗꯤ ꯍꯥꯟꯅ ꯁꯤꯒꯤꯗ ꯊꯕꯛ ꯇꯧꯖꯔꯝꯕ ꯄꯣꯠꯁꯤꯡ ꯊꯕꯛ ꯐꯪꯖꯗꯕ ꯀꯥꯡꯕꯨꯁꯤꯡꯗꯣ ꯃꯣꯏꯒꯤ ꯊ꯭ꯔꯨꯗ ꯍꯥꯟꯅ ꯌꯨꯝꯗ ꯄꯤꯔꯝꯕꯗꯣ ꯑꯣꯟꯂꯥꯏꯟꯒꯤ ꯃꯇꯦꯡꯗꯒꯤ ꯊꯕꯛ ꯐꯪꯗꯗꯅ ꯂꯩꯔꯦ ꯑꯗꯨꯒ ꯏꯟꯈꯠꯂꯛꯂꯤꯕ ꯅꯍꯥꯈꯩꯁꯨ ꯁꯤꯒꯤ ꯃꯇꯦꯡꯗꯒꯤ ꯍꯥꯏꯇꯥꯔꯦꯀꯣ ꯍꯥꯟꯅ ꯊꯕꯛ ꯐꯪꯉꯝꯗꯕꯁꯤꯡ ꯑꯣꯟꯂꯥꯏꯟꯒꯤ ꯗꯤꯂꯤꯕꯔꯤ ꯇꯧꯗꯅ ꯃꯁꯥꯒꯤ ꯁꯥꯔꯕꯤꯁꯀꯤ ꯄꯩꯁꯥ ꯐꯪꯗꯅ ꯈꯣꯠꯇꯅ ꯌꯥꯝꯅ ꯊꯕꯛ ꯄꯤꯔꯦ ꯍꯥꯏꯕ ꯌꯥꯏ